ꯏꯕꯦꯝꯃ ꯄꯣꯠ ꯆꯩ ꯌꯦꯡꯉꯂꯥꯎꯋꯣ ꯍꯩꯃꯥ ꯍꯩꯃꯥ ꯀꯨꯏꯔꯦꯅꯦ ꯎꯗꯕ ꯃꯁꯛꯀ ꯈꯪꯗ꯭ꯔꯦꯅꯦ ꯅꯁꯛꯀ ꯌꯥꯝ ꯐꯖꯊꯣꯛꯑꯝꯃꯦ ꯀꯩ ꯂꯩꯗꯣꯏꯅꯣ ꯂꯥꯛꯑꯣ ꯆꯪꯉꯛꯑꯣ ꯂꯥꯛꯑꯣ ꯍꯩꯃ ꯅꯆꯥꯅꯨꯄꯤ ꯀꯔꯝꯕꯅꯣ ꯑꯍꯜꯂꯣ ꯑꯇꯣꯝꯕꯤꯔꯣ ꯍꯩꯃꯥ ꯀꯩ ꯂꯝꯗ ꯑꯣ ꯅꯨꯄꯥꯃꯆꯥꯗꯨꯗꯤ ꯀꯩꯗꯧꯕ ꯑꯣ ꯌꯥꯝ ꯐꯩ ꯌꯥꯝ ꯐꯩ ꯂꯥꯛꯑꯣ ꯂꯥꯛꯑꯣ ꯀꯩ ꯀꯩꯅꯣ ꯅꯪ ꯌꯦꯡꯗꯣꯏꯕꯣ ꯅꯪꯅ ꯑꯄꯥꯝꯕꯗ ꯂꯧꯔꯣ ꯏꯕꯦꯝꯃ ꯁꯦ ꯍꯣꯡ ꯍꯣꯡꯅ ꯄꯤꯗꯣꯔꯤꯝꯅꯤ ꯏꯆꯥ ꯅꯨꯄꯤꯒꯤꯅꯤꯅ ꯎꯝ ꯎꯝ ꯑꯦ ꯂꯧ ꯂꯧ ꯂꯧ ꯑꯩꯅꯅꯦ ꯏꯅꯥꯎꯒꯤ ꯌꯦꯡꯉꯒ ꯄꯤꯗꯣꯔꯤꯕꯅꯤ ꯃꯤ ꯑꯇꯩꯒ ꯃꯥꯟꯅ ꯌꯥꯄꯣꯟꯇꯦ ꯅꯪ ꯑꯄꯥꯝꯕ ꯃꯆꯨꯗꯨꯗꯨꯝ ꯌꯥꯎꯕ꯭ꯔꯥ ꯌꯦꯡꯉꯣꯁꯦ ꯁꯤꯗꯩꯗ ꯂꯩꯔꯤ ꯃꯥꯌꯥꯝꯁꯦ ꯁꯤꯗ ꯃꯄꯥꯟ ꯅꯥꯏꯕꯗꯅ ꯁꯤ ꯑꯅꯧꯕ ꯃꯄꯥꯟ ꯄꯥꯛꯄ ꯃꯄꯥꯟ ꯑꯄꯥꯛꯄ ꯑꯗꯒꯤ ꯁꯣꯝꯗꯅ ꯃꯄꯥꯟ ꯈꯔ ꯄꯤꯛꯄ ꯑꯗꯒꯤ ꯁꯤꯅ ꯄꯣꯠꯁꯤ ꯈꯤꯇꯪ ꯃꯃꯟ ꯂꯩꯕ ꯄꯣꯠꯅꯦꯕꯀꯣ ꯑꯗꯣ ꯅꯪꯅ ꯅꯆꯥꯅꯨꯄꯤꯒꯤꯅ ꯃꯃꯟ ꯂꯩꯕ ꯉꯥꯛꯇ ꯇꯧꯅꯤꯡꯉꯅꯤ ꯃꯃꯟ ꯂꯩꯕꯁꯤꯗ ꯌꯦꯡꯉꯣ ꯑꯗꯣ ꯅꯪ ꯃꯆꯨꯗꯣ ꯍꯥꯟꯅ ꯈꯜꯂꯣꯅꯦ ꯄꯧꯠꯀꯤ ꯋꯥꯗꯤ ꯑꯩ ꯐꯕꯗꯣ ꯑꯗꯨꯝ ꯄꯨꯊꯣꯔꯛꯀꯦ ꯑꯥ ꯑꯥ ꯊꯝꯕꯥꯜ ꯂꯩꯈꯣꯛꯇ ꯈꯔ ꯉꯥꯡꯓꯟꯕꯁꯦ ꯈꯔ ꯉꯥꯡꯓꯟꯕꯖꯤꯔꯥ ꯏꯕꯦꯝꯃ ꯋꯥꯎꯊꯕꯗꯣ ꯑꯣ ꯌꯥꯏ ꯌꯥꯏ ꯌꯥꯏ ꯃꯄꯥꯟꯁꯦ ꯃꯄꯥꯟ ꯃꯄꯥꯟ ꯄꯥꯛꯇꯣꯏ ꯅꯠꯇ꯭ꯔꯣ ꯑꯣ ꯑꯣ ꯑꯣ ꯑꯣ ꯁꯤꯁꯦ ꯌꯦꯡꯉꯣꯁꯦ ꯌꯦꯡꯉꯣꯁꯦ ꯑꯁꯣꯏ ꯑꯉꯥꯝ ꯌꯥꯎꯕ꯭ꯔ ꯌꯦꯡꯉꯣ ꯐꯤꯁꯦ ꯍꯥꯟꯅ ꯐꯥꯛꯇꯣꯛꯇꯅ ꯌꯦꯡꯉꯣ ꯌꯦꯡꯉꯣ ꯅꯪ ꯇꯧꯅꯤꯡꯕꯗ ꯇꯧ ꯏꯕꯦꯝꯃ ꯎꯝ ꯎꯝ ꯌꯦꯡꯉꯣ ꯌꯦꯡꯉꯣ ꯌꯦꯡꯉꯣ ꯎꯝ ꯅꯪ ꯑꯄꯥꯝꯕ ꯃꯆꯨꯗꯣ ꯌꯥꯎꯕ꯭ꯔ ꯌꯦꯡꯉꯣ ꯎꯝ ꯎꯝ ꯌꯦꯡꯉꯣ ꯁꯤꯁꯦ ꯀꯨꯞꯄꯅꯤ ꯌꯦꯡꯉꯣ ꯁꯤꯃꯒ ꯌꯦꯡꯉꯣ ꯁꯤ ꯄꯥꯏꯌꯨꯁꯦ ꯁꯤꯁꯦ ꯄꯥꯏꯌꯣ ꯎꯝ ꯑꯗꯣ ꯃꯄꯥꯟ ꯀꯨꯞꯄꯅꯤ ꯌꯦꯡꯉꯣ ꯎꯝ ꯎꯝ

ꯑꯧ ꯂꯣꯏꯔꯕꯣ ꯁꯤꯅ ꯌꯦꯡꯉꯣ ꯑꯥ ꯑꯥ ꯑꯥ ꯑꯗꯨꯗꯤ ꯐꯤꯗꯣ ꯅꯪ ꯋꯥꯡꯈꯩ ꯐꯤ ꯇꯧꯒꯦ ꯍꯥꯏꯔꯣ ꯀꯔꯝꯕꯅꯣ ꯂꯨꯍꯣꯡ ꯅꯣꯉꯥꯟꯕꯩꯗꯤ ꯅꯪꯕꯣ ꯋꯥꯡꯈꯩ ꯐꯤ ꯇꯧꯒꯦ ꯍꯥꯏꯔꯒꯅ ꯋꯥꯡꯈꯩ ꯐꯤꯅ ꯁꯣꯝ ꯋꯥꯡꯈꯩ ꯐꯤꯒꯤꯅ ꯁꯣꯝꯗ ꯂꯩꯔꯦ ꯅꯪ ꯋꯥꯡꯈꯩ ꯐꯤ ꯌꯦꯡꯒꯦꯒ ꯁꯣꯝꯗ ꯌꯦꯡꯉꯣ ꯍꯣꯏ ꯃꯆꯨꯗꯣ ꯌꯦꯡꯉꯣꯅꯦ ꯅꯪ ꯈꯜꯂꯣꯅꯦ ꯁꯤꯗ ꯆꯦꯔꯪ ꯃꯅꯨꯡꯗ ꯌꯥꯎꯔꯤ ꯃꯌꯥꯝꯁꯦ ꯁꯤ ꯍꯧꯖꯤꯛ ꯌꯥꯝ ꯆꯠꯅꯔꯤꯕꯅꯦ ꯂꯦꯕꯦꯟꯗꯔ ꯃꯆꯨꯁꯤ ꯁꯤ ꯌꯦꯡꯉꯣꯗꯅ ꯑꯣ ꯑꯣ ꯁꯤ ꯀꯩꯅꯣ ꯇꯧꯋꯦ ꯃꯔꯛ ꯁꯥꯠꯄ ꯑꯃ ꯁꯥꯠꯇꯕ ꯑꯃ ꯑꯅꯤ ꯂꯩꯌꯦꯕꯀꯣ ꯑꯗꯣ ꯀꯩꯅꯣ ꯑꯗꯣ ꯌꯦꯡꯉꯣ ꯅꯪꯅ ꯀꯔꯝꯕ ꯄꯥꯝꯒꯦꯗꯣ ꯑꯣ ꯑꯣ ꯐꯔꯦ ꯐꯔꯦ ꯑꯗꯨꯗꯤ ꯅꯪꯅ ꯂꯧꯗꯣꯔꯤꯕ ꯁꯤꯡꯁꯦ ꯁꯣꯝꯗ ꯄꯨꯂꯞ ꯊꯝꯃꯣꯅꯦ ꯀꯔꯝ ꯀꯔꯝꯕꯅꯣ ꯅꯪꯅ ꯂꯧꯅꯤꯡꯉꯤꯁꯦ

ꯑꯦ ꯃꯃꯟꯒꯤ ꯇꯥꯅꯤ ꯀꯩꯗꯧꯔꯒꯦ ꯅꯪ ꯃꯤ ꯑꯇꯣꯞꯄꯒ ꯅꯪꯒ ꯃꯥꯟꯅ ꯌꯥꯕ꯭ꯔꯣ ꯑꯣ ꯑꯗꯣ ꯑꯩꯅ ꯑꯗꯨꯝ ꯌꯦꯡꯉꯒ ꯁꯥꯔꯛꯑꯒꯦ ꯌꯥꯔꯦ ꯌꯥꯔꯦ ꯁꯦ ꯄꯨꯂꯞꯅꯅꯦ ꯅꯪꯅꯦ ꯑꯃꯒꯤ ꯑꯃꯒꯤ ꯇꯧꯔꯨꯔꯅꯨ ꯑꯩꯅ ꯄꯨꯂꯞꯀꯤ ꯌꯦꯡꯉꯕꯅꯤ ꯅꯪꯅꯦ ꯉꯁꯥꯏꯒꯤ ꯁꯤꯒꯤ ꯋꯥꯡꯈꯩ ꯐꯤꯒꯤ ꯁꯦꯠ ꯑꯃ ꯂꯩꯔꯦ ꯁꯣꯝꯗ ꯅꯪꯒꯤ ꯊꯝꯕꯥꯜ ꯂꯩꯈꯣꯛꯀꯤ ꯁꯦꯠꯁꯤꯃꯅꯦ ꯁꯣꯝꯗ ꯍꯪꯒꯄꯥꯟꯒꯤ ꯁꯦꯠ ꯁꯤꯃꯅꯦ ꯁꯤ ꯄꯨꯂꯞꯁꯦ ꯁꯤ ꯇꯧꯔꯒꯅꯦ ꯅꯪ ꯂꯨꯄꯥ ꯂꯤꯁꯤꯡꯅꯦ ꯀꯨꯟꯒ ꯍꯨꯝꯗꯣꯏꯒ ꯆꯧꯉꯥ ꯈꯛ ꯄꯤꯔꯝꯃꯣ ꯎꯝ ꯌꯥꯝ ꯌꯥꯔꯕꯅꯤꯀꯣ ꯎꯝ ꯐꯔꯦ ꯐꯔꯦ ꯑꯣ ꯃꯪꯒꯣꯜ ꯑꯣꯏꯔꯣ ꯃꯪꯒꯣꯜ ꯑꯣꯏꯔꯣ ꯏꯆꯥ ꯅꯨꯄꯤꯗꯣ ꯍꯦꯛ ꯀꯩꯅꯣ ꯇꯧꯔꯒꯅꯦ ꯆꯍꯤ ꯑꯣꯜꯂꯛꯄꯗ ꯃꯆꯥ ꯅꯨꯄꯥ ꯑꯆꯧꯕꯃ ꯄꯣꯛꯄ ꯑꯣꯏꯔꯁꯅꯣ ꯊꯝꯃꯣ ꯊꯝꯃꯣ